ꯍꯂꯣ ꯑꯁꯤꯁꯦ ꯁꯨꯃꯤꯠ ꯑꯣꯏꯕꯤꯔꯕꯣ ꯑꯩꯁꯦ ꯏꯝꯐꯥꯜꯗ ꯊꯣꯛꯂꯛꯀꯗꯕ ꯑꯠ ꯀꯩꯅꯣ ꯗꯦꯠ ꯁꯇꯔꯗꯦ ꯅꯨꯃꯤꯠꯇ ꯑꯗꯣ ꯁꯉꯥꯏ ꯐꯦꯁꯇꯤꯕꯦꯜꯁꯦ ꯗꯦꯠ ꯀꯌꯥꯗꯒꯤ ꯀꯌꯥꯐꯧ ꯇꯧꯗꯣꯏꯅꯣ ꯃꯐꯝꯁꯤꯡꯁꯦ ꯀꯥꯏ ꯀꯥꯏ ꯑꯣꯏꯕꯤꯗꯣꯏꯅꯣ ꯑꯗꯨꯒ ꯇꯤꯀꯦꯠꯁꯦ ꯑꯣꯟꯂꯥꯏꯟ ꯑꯣꯏꯕ꯭ꯔꯥ ꯅꯠꯇ꯭ꯔꯒ ꯑꯣꯐꯂꯥꯏꯟ ꯑꯣꯏꯕꯤꯕ꯭ꯔꯥ ꯑꯣ ꯏꯕꯦꯟꯒꯨꯝꯕꯗꯤ ꯌꯥꯎꯒꯗ꯭ꯔꯣ ꯁꯉꯥꯏ ꯐꯦꯁꯇꯤꯕꯦꯜꯒꯤꯁꯦ ꯑꯣ ꯇꯥꯏꯝꯃꯤꯡꯁꯦ ꯄꯨꯡꯁꯦ ꯀꯌꯥꯗꯩ ꯀꯌꯥꯕꯨ ꯑꯣꯏꯗꯨꯏꯅꯣ ꯑꯣ ꯐꯅꯤ ꯑꯗꯨꯗꯤ ꯌꯥꯝꯅ ꯅꯨꯡꯉꯥꯏꯖꯔꯦ ꯇꯥꯛꯄꯤꯔꯛꯄꯒꯤꯗꯃꯛꯇ ꯎꯝꯍꯨꯝ